ꯃꯅꯤꯄꯨꯔ ꯍꯥꯏꯔꯤꯕ ꯏꯁꯇꯦꯠ ꯑꯁꯤꯗ ꯀꯥꯡꯂꯨꯞ ꯀꯌꯥ ꯑꯃꯔꯣꯝ ꯊꯣꯛꯅ ꯂꯩ ꯍꯥꯏꯔꯤꯕ ꯀꯥꯡꯂꯨꯞꯁꯤꯡ ꯑꯁꯤ ꯃꯥ ꯃꯥꯒꯤ ꯖꯥꯇꯤ ꯇꯣꯉꯥꯟ ꯇꯣꯉꯥꯟꯕ ꯂꯥꯏꯅꯤꯡ ꯂꯥꯏꯁꯣꯜ ꯇꯣꯉꯥꯟ ꯇꯣꯉꯥꯟ ꯂꯩ ꯑꯗꯨꯕꯨ ꯃꯅꯤꯄꯨꯔꯤ ꯂꯣꯜ ꯍꯥꯏꯔꯤꯕ ꯑꯁꯤ ꯑꯣꯐꯤꯁꯦꯜ ꯑꯣꯏꯅ ꯃꯅꯤꯄꯨꯔꯤ ꯃꯆꯥ ꯈꯨꯗꯤꯡꯃꯛꯅ ꯁꯤꯖꯤꯟꯅꯩ ꯑꯗꯨꯅ ꯃꯅꯤꯄꯨꯔꯗ ꯂꯩꯔꯤꯕ ꯇꯥꯃꯤꯟꯅꯔꯤꯕ ꯇꯣꯉꯥꯟ ꯇꯣꯉꯥꯟꯕ ꯂꯨꯞꯁꯤꯡ ꯑꯁꯤ ꯌꯥꯝꯅ ꯅꯨꯡꯁꯤ ꯆꯥꯟꯅꯅ ꯄꯨꯟꯅ ꯂꯩꯃꯤꯟꯅꯩ ꯃꯔꯝ ꯑꯁꯤꯅ ꯍꯥꯏꯔꯤꯕ ꯃꯅꯤꯄꯨꯔꯤ ꯂꯣꯜ ꯑꯁꯤ ꯃꯈꯣꯏ ꯄꯨꯝꯅꯃꯛꯅ ꯆꯞ ꯃꯥꯟꯅꯅ ꯑꯃꯠꯇ ꯑꯣꯏꯅ ꯁꯤꯖꯤꯟꯅꯔꯤꯕꯅꯤ